ꯑꯩꯅ ꯆꯠꯅꯤꯡꯕ ꯃꯐꯝ ꯈꯔ ꯍꯥꯏꯔꯒꯗꯤ ꯒꯧꯋꯥꯒꯨꯝꯕ ꯗꯨꯕꯥꯏ ꯑꯅꯤꯁꯦ ꯍꯥꯏꯇꯥꯔꯦ ꯑꯗꯨꯒ ꯃꯣꯏ ꯆꯠꯅꯤꯡꯉꯤꯁꯤꯅ ꯑꯩꯅ ꯃꯣꯏ ꯂꯝꯗꯨꯗ ꯆꯠꯂꯒ ꯂꯥꯡꯕ ꯈꯤꯇꯪ ꯅꯨꯡꯉꯥꯏꯕ ꯑꯗꯨꯒꯤ